ꯑꯩꯒꯤ ꯈꯨꯡꯒꯪꯗ ꯑꯩꯒꯤ ꯈꯨꯡꯒꯪꯗ ꯂꯩꯕ ꯈꯨꯟꯅꯥꯏꯒꯤ ꯅꯥꯠ ꯆꯠꯅꯕꯤꯗ ꯖꯒꯣꯏ ꯑꯁꯤ ꯑꯗꯨꯛꯀꯤ ꯃꯇꯤꯛ ꯃꯔꯨꯑꯣꯏ ꯃꯔꯝꯗꯤ ꯈꯨꯜ ꯑꯃꯗ ꯈꯨꯜ ꯑꯃꯗ ꯂꯥꯏꯁꯪ ꯈꯨꯜ ꯑꯃꯗ ꯂꯥꯏꯕꯨꯡ ꯃꯈꯜ ꯃꯈꯜ ꯂꯩ ꯈꯨꯜ ꯈꯨꯗꯤꯡꯒꯤ ꯂꯥꯏꯕꯨꯡ ꯂꯩ ꯂꯥꯏꯕꯨꯡ ꯑꯁꯤꯗ ꯀꯨꯝꯒꯤ ꯑꯣꯏꯅ ꯀꯨꯝꯒꯤ ꯑꯣꯏꯅ ꯍꯔꯥꯎ ꯃꯊꯣꯏ ꯀꯥꯕꯒꯤ ꯊꯧꯔꯝ ꯑꯃ ꯑꯗꯨꯝ ꯄꯥꯡꯊꯣꯛꯏ ꯃꯗꯨꯕꯨ ꯂꯥꯏ ꯍꯔꯥꯎꯕ ꯍꯥꯏꯅ ꯀꯧꯏ

ꯃꯃꯥꯡꯉꯩꯗꯒꯤ ꯍꯧꯅ ꯂꯩꯔꯝꯃꯤ ꯃꯔꯝ ꯑꯁꯤꯅ

ꯍꯔꯥꯎꯕ ꯍꯔꯥꯎꯕ ꯂꯥꯡꯕ ꯖꯒꯣꯏ ꯁꯥꯕ ꯇꯧꯗꯨꯅ ꯅꯨꯡꯉꯥꯏꯕ ꯀꯌꯥ ꯑꯃ ꯐꯣꯡꯇꯣꯛꯏ ꯑꯗꯨꯒ ꯖꯒꯣꯏ ꯁꯥꯕ ꯂꯣꯏꯔꯛꯂꯕ ꯃꯇꯨꯡꯗ

ꯂꯤꯂꯥ ꯙꯔꯃꯥ ꯂꯤꯂꯥ ꯙꯔꯃꯥ ꯇꯧꯗꯨꯅ ꯎꯠꯄꯁꯨ ꯌꯥꯎꯋꯤ ꯃꯁꯤꯗ ꯍꯦꯟꯅ ꯅꯨꯡꯉꯥꯏꯔꯤꯕꯗꯤ ꯃꯤꯇ꯭ꯔꯪꯒꯤ ꯑꯣꯏꯕ ꯃꯤꯇ꯭ꯔꯪ ꯃꯤꯇ꯭ꯔꯪꯒꯤ ꯑꯣꯏꯕ ꯀꯨꯝꯍꯩ ꯎꯠꯇꯨꯅ ꯃꯌꯥꯝꯗ ꯃꯤꯌꯥꯝ ꯃꯌꯥꯝꯗ ꯍꯦꯟꯅ ꯄꯨꯛꯅꯤꯡ ꯆꯤꯡꯁꯤꯜꯍꯜꯂꯤ